ꯍꯂꯣ ꯍꯂꯣ ꯑꯧ ꯇꯥꯏ ꯇꯥꯏ ꯑꯧ ꯐꯔꯅꯤꯆꯔꯁꯦ ꯁꯦꯠꯇ ꯆꯠꯂꯦ ꯁꯦꯠ ꯑꯣꯏꯅ ꯄꯨꯟꯅ ꯂꯧꯗꯣꯏꯔꯥ ꯎꯄꯨ ꯀꯥꯡꯗꯣꯟꯈꯛ ꯂꯧꯗꯣꯏꯔꯥ ꯑꯣ ꯁꯦꯠ ꯁꯦꯠꯃꯨꯛ ꯚꯤ ꯑꯥꯏ ꯄꯤꯒꯤ ꯑꯗꯩꯗꯤ ꯁꯤꯃꯤ ꯚꯤ ꯑꯥꯏ ꯄꯤ ꯂꯩꯕꯅꯦ ꯑꯗꯨ ꯅꯣꯔꯃꯦꯜꯒꯤꯗ ꯂꯨꯄꯥ ꯂꯥꯈ ꯑꯃꯒ ꯂꯤꯁꯤꯡ ꯀꯨꯟꯃꯨꯛ ꯆꯪꯕꯅꯦ ꯁꯤꯃꯤ ꯚꯤ ꯑꯥꯏ ꯄꯤꯅ ꯂꯥꯈ ꯑꯃ ꯃꯈꯥꯏ ꯈꯔ ꯍꯦꯜꯂꯦ ꯚꯤ ꯑꯥꯏ ꯄꯤꯅ ꯂꯥꯈ ꯑꯅꯤ ꯈꯔ ꯍꯦꯜꯂꯛꯑꯅꯤ ꯎꯝ ꯌꯥꯏ ꯌꯥꯏ ꯑꯗꯣ ꯄꯣꯠ ꯆꯩꯗꯣ ꯑꯝꯇꯪ ꯂꯥꯛꯑꯒ ꯌꯦꯡꯉꯒ ꯀꯟꯐꯥꯝ ꯇꯥꯗꯕ ꯌꯥꯔꯣꯏ ꯐꯣꯟ ꯀꯩꯅꯣ ꯅꯠꯇꯕꯤꯗ ꯂꯥꯛꯑꯒꯀꯣ ꯎꯝ ꯑꯄꯥꯝꯕꯅ ꯀꯔꯝꯕ ꯅꯠꯇ꯭ꯔ ꯍꯥꯟꯅꯒꯤ ꯐꯣꯇꯣꯅꯨꯡ ꯂꯩꯔꯒꯁꯨ ꯑꯗꯨꯝ ꯌꯥꯏꯌꯦꯕ ꯍꯥꯟꯅꯒꯤ ꯐꯣꯇꯣꯅꯨꯡ ꯂꯩꯔꯒꯁꯨ ꯑꯗꯨ ꯑꯄꯥꯝꯕꯗꯨ ꯑꯗꯨꯝ ꯈꯟꯕ ꯌꯥꯏ ꯎꯝ ꯑꯧ ꯑꯗꯨꯃꯥꯏꯅ ꯑꯄꯥꯝꯕ ꯑꯗꯨꯝ ꯈꯜꯂꯣ ꯑꯗꯨꯒ ꯌꯥꯅꯤ ꯑꯥ ꯑꯉꯥꯡꯁꯨ ꯑꯗꯨꯝ ꯄꯨꯔꯛꯑꯣ ꯌꯦꯡꯕꯗ ꯍꯣꯏ ꯑꯣ ꯌꯥꯏ ꯌꯥꯏ ꯑꯇꯩ ꯑꯇꯩꯗꯤ ꯌꯥꯏ ꯌꯥꯏ ꯑꯧ ꯑꯧ ꯑꯗꯨꯝ ꯂꯣꯏꯅ ꯂꯧꯕ ꯌꯥꯏ ꯑꯗꯨꯒꯤꯗꯤ ꯇꯣꯉꯥꯟꯅ ꯍꯣꯏ ꯍꯣꯏ ꯍꯌꯦꯡ ꯂꯥꯛꯀꯦ ꯍꯥꯏꯔꯣ ꯍꯥꯡꯆꯤꯠ ꯂꯥꯛꯀꯦ ꯍꯥꯏꯔꯣ ꯀꯔꯝ ꯀꯥꯟ ꯂꯥꯛꯀꯦ ꯍꯥꯏꯅꯣ ꯎꯝ ꯍꯣꯏ ꯍꯣꯏ ꯎꯝ